ꯑꯩꯅ ꯌꯥꯝ ꯈꯣꯏꯗꯥꯖꯕ ꯃꯁꯥꯟꯅ ꯍꯥꯏꯔꯒꯗꯤ ꯇꯥꯏꯀꯨꯟꯗꯣꯅꯤ ꯃꯁꯤꯒꯤ ꯃꯁꯥꯟꯅꯁꯦ ꯑꯩꯅ ꯄꯥꯝꯕꯒꯤ ꯃꯔꯝ ꯍꯥꯏꯔꯒꯗꯤ ꯌꯥꯝꯅ ꯂꯩ ꯃꯔꯝ ꯈꯔ ꯍꯥꯏꯌꯨ ꯍꯥꯏꯔꯗꯤ ꯃꯁꯤꯒꯤ ꯃꯁꯥꯟꯅ ꯑꯁꯤꯅ ꯑꯩꯈꯣꯏꯒꯤ ꯍꯛꯆꯥꯡꯁꯨ ꯌꯥꯝ ꯅꯨꯡꯉꯥꯏꯍꯜꯂꯤ ꯑꯩꯈꯣꯏꯒꯤ ꯐ꯭ꯂꯦꯛꯁꯤꯕꯤꯂꯤꯇꯤ ꯑꯃꯗꯤ ꯑꯩꯈꯣꯏꯅ ꯑꯇꯣꯞꯄ ꯊꯕꯛ ꯑꯃ ꯄꯥꯡꯊꯣꯛꯂꯛꯄꯗ ꯌꯥꯝꯅ ꯅꯨꯡꯉꯥꯏꯕ ꯍꯛꯆꯥꯡ ꯑꯃ ꯌꯥꯎꯅ ꯄꯥꯡꯊꯣꯛꯄꯅꯤꯅ ꯑꯩꯈꯣꯏꯅ ꯊꯕꯛ ꯑꯗꯨꯁꯨ ꯌꯥꯝꯅ ꯅꯨꯡꯉꯥꯏꯅ ꯍꯔꯥꯎꯅ ꯄꯥꯡꯊꯣꯛꯄ ꯉꯝꯃꯤ ꯑꯃꯗꯤ ꯑꯩꯈꯣꯏꯅ ꯅꯨꯄꯤ ꯑꯃ ꯑꯣꯏꯔꯕꯅꯤꯅ ꯑꯩꯈꯣꯏꯅ ꯁꯦꯜꯐ ꯗꯤꯐꯦꯟꯁꯀꯨꯝꯕ ꯇꯝꯕ ꯍꯥꯏꯕꯁꯤ ꯃꯄꯥꯟ ꯂꯝꯒꯨꯝꯕ ꯆꯠꯄꯗꯗꯤ ꯌꯥꯝꯅ ꯇꯉꯥꯏ ꯐꯗꯦ ꯍꯧꯖꯤꯛ ꯃꯇꯝꯗ ꯑꯩꯈꯣꯏꯅ ꯃꯄꯥꯟ ꯂꯝꯗ ꯂꯩꯕꯗ ꯅꯨꯄꯥꯁꯤꯡꯅ ꯑꯩꯈꯣꯏ ꯅꯨꯄꯤꯁꯤꯡꯕꯨ ꯌꯥꯝꯅ ꯅꯝꯊꯅ ꯌꯦꯡꯕ ꯍꯥꯏꯕꯁꯦ ꯑꯩꯈꯣꯏꯅ ꯈꯪꯂꯕꯅꯤ ꯑꯗꯨꯕꯨ ꯑꯩꯈꯣꯏꯅ ꯑꯁꯤ ꯇꯝꯂꯒꯗꯤ ꯅꯨꯄꯥ ꯅꯨꯄꯤ ꯍꯥꯏꯕꯒꯤ ꯑꯩꯈꯣꯏꯒꯤ ꯄꯥꯡꯒꯜꯒꯤ ꯅꯠꯇ꯭ꯔꯒꯅ ꯂꯧꯁꯤꯡꯒꯤ ꯑꯃ ꯍꯦꯛꯇ ꯑꯩꯈꯣꯏꯅ ꯈꯟꯖꯤꯟꯕ ꯈꯟꯗꯣꯛꯄ ꯑꯗꯨ ꯑꯃ ꯐꯥꯎ ꯂꯩꯔꯣꯏ ꯇꯥꯏꯀꯨꯟꯗꯣ ꯁꯥꯟꯅꯕꯅ ꯑꯩꯈꯣꯏꯒꯤ ꯅꯨꯄꯤꯒꯤ ꯃꯁꯜꯒꯨꯝꯕꯁꯨ ꯌꯥꯝꯅ ꯐꯒꯠꯍꯜꯂꯤ ꯑꯩꯈꯣꯏ ꯑꯌꯥꯝꯕ ꯍꯧꯖꯤꯛꯇꯤ ꯇꯥꯏꯀꯨꯟꯗꯣ ꯁꯥꯟꯅꯔꯒ ꯐꯤꯒꯔꯒꯨꯝꯕ ꯁꯦꯝꯕ ꯃꯁꯥꯒꯤ ꯍꯛꯆꯥꯡ ꯐꯒꯠꯅꯕ ꯌꯥꯝꯅ ꯅꯨꯄꯤꯁꯤꯡꯅ ꯍꯣꯠꯅꯔꯤ ꯑꯗꯨꯒꯤ ꯃꯇꯨꯡꯗ ꯑꯩꯈꯣꯏꯅ ꯑꯗꯨ ꯇꯝꯕꯅ ꯊꯕꯛꯇꯁꯨ ꯌꯥꯝ ꯀꯥꯟꯅꯩ ꯑꯩꯈꯣꯏꯅ ꯊꯕꯛ ꯇꯧꯕꯗ ꯄꯥꯔꯁꯣꯅꯦꯜ ꯁꯦꯀ꯭ꯌꯨꯔꯤꯇꯤ ꯅꯠꯇ꯭ꯔꯒꯅ ꯍꯧꯖꯤꯛꯇꯤ ꯅꯨꯄꯤꯅꯁꯨ ꯑꯗꯨ ꯑꯣꯏꯒꯟꯕ ꯂꯩꯕꯅꯤꯅ ꯕꯣꯗꯤ ꯒꯥꯔꯠ ꯑꯣꯏꯅ ꯇꯥꯏꯀꯨꯟꯗꯣꯒꯨꯝꯕ ꯌꯥꯝ ꯍꯩꯔꯒꯗꯤ ꯑꯩꯈꯣꯏꯅ ꯏꯁꯥꯒꯤ ꯁꯦꯟꯇꯔꯒꯨꯝꯕ ꯍꯥꯡꯗꯣꯛꯆꯔꯒꯁꯨ ꯇꯥꯏꯀꯨꯟꯗꯣꯒꯨꯝꯕ ꯁꯥꯟꯅꯕ ꯇꯝꯕꯤꯕ ꯑꯩꯈꯣꯏ ꯂꯩꯀꯥꯏꯒꯤ ꯅꯠꯇ꯭ꯔꯒꯅ ꯑꯃꯗ ꯑꯃꯗ ꯇꯝꯕꯤꯕꯗꯁꯨ ꯌꯥꯝꯅ ꯀꯥꯟꯅꯩ